ꯑꯩꯅ ꯀꯛꯆꯤꯡ ꯕꯖꯥꯔꯗꯒꯤ ꯔꯥꯅꯤ ꯐꯤ ꯑꯃ ꯌꯥꯝ ꯄꯥꯝꯖꯅ ꯂꯨꯄꯥ ꯂꯤꯁꯤꯡ ꯇꯔꯥ ꯃꯉꯥ ꯄꯤꯗꯅ ꯂꯩꯖꯔꯨꯔꯦ ꯑꯗꯨꯒ ꯃꯈꯣꯏꯅ ꯍꯛꯄꯤꯔꯝꯃꯤꯕ ꯂꯪ ꯑꯗꯣ ꯃꯆꯨ ꯀꯣꯛꯇꯅ ꯐꯤ ꯔꯥꯅꯤ ꯐꯤ ꯉꯧꯔꯣꯛ ꯉꯧꯕ ꯐꯖꯕ ꯃꯆꯨ ꯑꯗꯣ ꯌꯦꯜꯂꯣ ꯃꯆꯨ ꯑꯣꯟꯈ꯭ꯔꯦ ꯌꯥꯝꯅ ꯅꯨꯡꯉꯥꯏꯇꯦ ꯃꯃꯜꯁꯨ ꯌꯥꯝꯅ ꯇꯥꯡꯉꯤ ꯁꯤꯖꯤꯟꯅꯕꯗꯁꯨ ꯌꯥꯝꯅ ꯐꯖꯗꯕ ꯃꯑꯣꯡꯗ ꯃꯥꯡꯈ꯭ꯔꯦ